ꯑꯩꯈꯣꯏꯒꯤ ꯃꯐꯝꯁꯤꯗꯗꯤ ꯃꯌꯥꯝꯅ ꯌꯥꯝꯅ ꯀꯣꯃꯟ ꯑꯣꯏꯅ ꯄꯥꯏꯅꯕꯁꯦ ꯁꯤ ꯕ꯭ꯔꯦꯟꯁꯤꯃꯅꯤ ꯍꯥꯏꯕ ꯂꯩꯇꯦ ꯑꯗꯨꯝ ꯑꯌꯥꯝꯕꯅ ꯃꯤꯛꯁ ꯕ꯭ꯔꯦꯟꯁ ꯍꯥꯏꯕꯗꯤ ꯑꯦꯝ ꯑꯥꯏ ꯁꯦꯝꯁꯪ ꯋꯥꯟ ꯄ꯭ꯂꯁ ꯑꯥꯏꯐꯣꯟ ꯃꯌꯥꯝ ꯑꯗꯨꯝ ꯄꯥꯏꯅꯩ ꯑꯗꯨꯒ ꯑꯩꯒꯤꯅ ꯑꯦꯝ ꯑꯥꯏ ꯄꯥꯏꯖꯩ ꯑꯗꯨꯒ ꯑꯩꯒꯤ ꯐꯣꯟꯁꯤꯗ ꯑꯗꯨꯝ ꯄꯦꯟꯖꯩ ꯑꯗꯨꯒ ꯑꯩꯅ ꯐꯣꯟꯗ ꯌꯦꯡꯕ ꯐꯤꯆꯔꯁꯁꯦ ꯕꯦꯇ꯭ꯔꯤꯒ ꯀꯦꯃꯦꯔꯥꯒ ꯔꯦꯝꯒ ꯌꯦꯡꯉꯦ ꯃꯥꯒꯤ ꯏꯁꯇꯣꯔꯦꯁꯀ